ꯏꯪ ꯀꯨꯝꯖꯥ ꯂꯤꯁꯤꯡ ꯑꯅꯤꯒ ꯇꯔꯥ ꯃꯉꯥꯁꯤꯗ ꯑꯩꯈꯣꯏ ꯃꯅꯤꯄꯨꯔꯁꯤꯗ ꯏꯁꯤꯡ ꯏꯆꯥꯎ ꯑꯃ ꯊꯣꯛꯈꯤꯑꯕ ꯌꯥꯝ ꯆꯥꯎꯅ ꯑꯗꯨꯗ ꯑꯩꯅ ꯅꯣꯡꯃ ꯏꯝꯐꯥꯜ ꯂꯣꯝꯗꯒꯤ ꯍꯜꯂꯛꯑꯦ ꯍꯜꯂꯛꯂꯒ ꯍꯧꯖꯤꯛꯀꯤ ꯋꯥꯡꯒꯣꯏ ꯍꯥꯏꯕ ꯂꯝꯁꯤꯗ ꯐꯥꯎꯔꯒ ꯂꯥꯛꯑꯦ ꯂꯥꯛ ꯀꯥꯟꯁꯤꯗ ꯉꯁꯥꯏꯒꯤ ꯂꯝꯁꯤꯗ ꯏꯁꯤꯡ ꯈꯛꯇꯅ ꯂꯕꯨꯛꯇ ꯐꯧ ꯊꯥꯔꯤꯕ ꯈꯣꯠꯂꯤꯕ ꯃꯌꯥꯝꯁꯤ ꯄꯨꯂꯞ ꯏꯁꯤꯡꯗꯨꯅ ꯆꯥꯎꯁꯤꯟꯈꯤꯕ ꯑꯗꯨ ꯀꯥꯟꯁꯤꯗ ꯃꯤ ꯃꯌꯥꯝꯁꯤ ꯊꯣꯛꯂꯛꯂꯒ ꯉꯥ ꯐꯥꯕꯒꯤ ꯏꯟ ꯂꯧꯕꯨꯛ ꯂꯧꯕꯨꯛꯇꯨꯗ ꯏꯟ ꯊꯥꯔꯒ ꯑꯗꯨꯒ ꯃꯣꯏꯁꯤ ꯏꯟ ꯆꯤꯡꯕꯒꯤ ꯐꯣꯇꯣ ꯑꯃ ꯑꯩꯅ ꯅꯝꯈꯤꯑꯕ ꯑꯗꯨꯒꯤ ꯐꯣꯇꯣꯗꯨꯅ ꯇꯥꯛꯂꯤꯗꯤ ꯀꯔꯤꯅꯣꯗ ꯉꯁꯥꯏꯒꯤ ꯏꯁꯤꯡꯗꯨ ꯆꯥꯎꯔꯕꯅꯤꯅ ꯉꯁꯥꯏ ꯆꯥꯅ ꯊꯛꯅꯕ ꯃꯌꯥꯝ ꯑꯃ ꯄꯨꯂꯞ ꯃꯥꯡ ꯇꯥꯛꯇꯅ ꯂꯣꯏꯈ꯭ꯔꯦ ꯂꯣꯏꯕꯗꯨꯗ ꯃꯣꯏꯒꯤ ꯅꯣꯡꯃꯒꯤ ꯇꯥꯜꯂꯒ ꯆꯥꯗꯕ ꯆꯥꯗ ꯌꯥꯗꯕꯅꯤꯅ ꯃꯈꯣꯏꯅ ꯆꯥꯛ ꯆꯥꯔꯥ ꯇꯥꯟꯅꯕꯒꯤꯗꯃꯛꯇ ꯃꯈꯣꯏꯅ ꯏꯟ ꯊꯥꯗꯨꯅ ꯃꯣꯏꯒꯤ ꯆꯥꯅꯕ ꯉꯥꯁꯤꯡ ꯐꯥꯕ ꯈꯣꯠꯄ ꯇꯧꯕꯒꯤ ꯑꯗꯨꯅꯦꯕ